ꯃꯥꯅꯦ ꯎꯝ ꯍꯥꯡꯉꯤ ꯑꯗꯨꯝ ꯅꯣꯡꯃꯥꯏꯖꯤꯡꯗꯤ ꯍꯥꯡꯗꯦ ꯎꯝ ꯑꯗꯨꯗꯤ ꯑꯩꯈꯣꯏꯒꯤ ꯅꯣꯏꯅ ꯈꯜꯂꯤꯕ ꯄꯣꯠꯇꯨꯒꯤ ꯃꯇꯨꯡ ꯏꯟꯂꯛꯑꯅꯦꯕ ꯎꯝ ꯎꯝ ꯑꯅꯤ ꯃꯈꯥꯏ ꯈ꯭ꯋꯥꯏꯗꯩ ꯇꯥꯡꯕꯗ ꯑꯅꯤ ꯃꯈꯥꯏ ꯑꯗꯨꯗꯒꯤ ꯑꯗꯨꯋꯥꯏꯗ ꯂꯩꯔꯦ ꯎꯗꯨ ꯑꯩꯈꯣꯏꯒꯤ ꯑꯐꯕ ꯈꯜꯂꯛꯑꯃꯤꯅꯀꯣ ꯑꯗꯨꯒ ꯃꯥꯒꯤ ꯃꯥꯒꯤ ꯗꯤꯖꯥꯏꯟꯗꯨꯒꯤꯁꯨ ꯃꯇꯨꯡ ꯏꯜꯂꯦ ꯎꯝ ꯈꯨꯠꯁꯨꯃꯟꯒꯤꯗꯤ ꯑꯩꯈꯣꯏꯅ ꯑꯗꯨꯝ ꯇꯧꯔꯅꯤꯌꯦ ꯎꯝ ꯑꯃ ꯃꯈꯥꯏ ꯑꯗꯨꯃꯥꯏꯅ ꯄꯤꯌꯦ ꯎꯝ ꯎꯝ ꯌꯥꯅꯤꯗ ꯑꯗꯨꯕꯨꯗꯤ ꯌꯦꯡꯕ ꯂꯥꯛꯑꯣ ꯑꯗꯨꯒ ꯑꯗꯨꯝ ꯍꯥꯏꯅꯔꯁꯤ ꯅꯣꯡꯃꯥꯏꯖꯤꯡꯗꯤ ꯍꯥꯡꯗꯦꯌꯦ ꯎꯝ ꯑꯇꯩ ꯃꯇꯝꯗꯗꯤ ꯍꯥꯡꯉꯤ ꯅꯣꯡꯃꯥꯏꯖꯤꯡꯈꯛꯇꯅꯤ ꯍꯥꯡꯗ꯭ꯔꯤꯁꯦ ꯎꯄꯨ ꯈꯛꯇꯪ ꯂꯧꯒꯦ ꯍꯥꯏꯔꯤꯕ꯭ꯔ ꯅꯠꯇ꯭ꯔꯒ ꯀꯥꯡꯊꯣꯟꯁꯨ ꯂꯧꯒꯦ ꯍꯥꯏꯔꯤꯕꯣ ꯀꯔꯝ ꯀꯔꯝꯕ ꯂꯧꯒꯦ ꯍꯥꯏꯔꯤꯅꯣꯕ ꯎꯝ ꯎꯝ ꯎꯝ ꯎꯝ ꯌꯨꯝꯗꯅꯦ ꯑꯩꯈꯣꯏ ꯂꯝꯗꯤ ꯈꯦꯇ꯭ꯔꯤꯅꯦ ꯃꯌꯥꯏ ꯂꯩꯀꯥꯏ ꯂꯥꯟꯊꯣꯛꯇ꯭ꯔꯤꯉꯩꯗꯅꯤ ꯑꯩꯈꯣꯏꯁꯤ ꯃꯃꯥꯡ ꯃꯅꯤꯡꯂꯣꯝꯗꯒꯤ ꯂꯥꯛꯄ ꯂꯝꯕꯤꯗꯨꯗꯒꯤ ꯂꯥꯟꯊꯣꯛꯇ꯭ꯔꯤꯉꯩꯗ ꯊꯣꯏꯕꯤꯈꯣꯏꯒꯤꯅ ꯑꯗꯨꯝ ꯍꯪꯉꯛꯑꯣ ꯈꯪꯉꯅꯤ ꯑꯗꯨꯝ ꯁꯣꯔꯣꯛ ꯃꯄꯥꯟꯗꯅꯦ ꯎꯝ ꯎꯝ ꯆꯪꯁꯤꯟꯗꯦ ꯑꯩꯈꯣꯏꯗꯤ ꯑꯗꯨꯝ ꯊꯣꯡꯗꯣ ꯂꯥꯟꯊꯣꯛꯇ꯭ꯔꯤꯉꯩꯗ ꯁꯣꯔꯣꯛ ꯃꯄꯥꯟꯗ ꯐꯔꯅꯤꯆꯔ ꯇꯧꯕ ꯑꯃ ꯂꯩꯔꯝꯃꯅꯤ ꯑꯗꯨꯒꯤꯗꯨꯅꯤ ꯑꯩꯈꯣꯏꯒꯤꯗꯨ ꯑꯗꯨꯝ ꯅꯣꯏꯅ ꯂꯥꯛꯄꯗ ꯎꯔꯅꯤꯗ ꯑꯗꯨ ꯎꯄꯨꯗꯨ ꯃꯃꯥꯏ ꯀꯌꯥ ꯍꯥꯏꯕꯤꯅꯣ ꯅꯣꯏꯅ ꯇꯧꯗꯣꯏꯁꯤꯕꯣ ꯎꯝ ꯇꯔꯨꯛ ꯍꯥꯏꯕꯤꯁꯨ ꯂꯩꯌꯦ ꯎꯝ ꯂꯩꯌꯦ ꯎꯅꯤꯡꯊꯧ ꯂꯩꯍꯥꯎ ꯉꯥꯛꯇꯅꯦ ꯑꯩꯈꯣꯏꯁꯦ ꯑꯌꯥꯝꯕꯅ ꯆꯜꯂꯤꯁꯦ ꯎꯝ ꯑꯩꯈꯣꯏꯁꯦ ꯆꯍꯤ ꯑꯃꯃꯨꯛꯛꯤ ꯃꯃꯥꯡꯗ ꯂꯧꯔꯒ ꯊꯝꯕ ꯎꯁꯦ ꯑꯗꯨꯅ ꯆꯟꯕꯅꯦꯕ ꯎꯁꯤ ꯄꯨꯡꯀꯪ ꯀꯪꯉꯒꯗꯤ ꯎꯄꯨꯁꯦ ꯍꯌꯦꯡ ꯆꯦꯈꯥꯏꯔꯛꯑꯣꯏꯕ ꯆꯤꯡꯕ ꯈꯣꯠꯄꯗꯣ ꯂꯩꯔꯛꯑꯣꯏꯕ ꯁꯨꯝ ꯆꯥꯕꯁꯨ ꯂꯩꯔꯣꯏꯕ ꯑꯗꯨꯅ ꯈꯔ ꯀꯨꯏꯅ ꯂꯧꯁꯤꯜꯂꯒ ꯊꯝꯃꯒ ꯎꯁꯤ ꯀꯪꯉꯦ ꯍꯥꯏꯔꯀꯥꯟꯗꯨꯗ ꯎꯝ ꯆꯟꯕꯅꯦꯕ

ꯑꯩꯈꯣꯏꯁꯤ ꯎꯄꯥꯛ ꯑꯣꯏꯅ ꯂꯧꯔꯒ ꯊꯝꯃꯦ ꯑꯗꯨꯒ ꯃꯇꯝ ꯈꯔ ꯂꯩꯔꯒ ꯊꯝꯃꯒ ꯆꯟꯕꯅꯦꯕ ꯇꯧꯗꯦ ꯆꯤꯡꯕꯗꯤ ꯎ ꯀꯪꯉꯒꯗꯤ ꯆꯤꯡꯉꯛꯑꯣꯏꯌꯦꯕ ꯎꯗꯨ ꯀꯪꯗꯕ ꯂꯧꯔꯛꯎꯕꯒ ꯆꯟꯕ ꯎꯄꯨꯁꯤꯡꯗꯣ ꯄꯣꯠ ꯆꯩꯁꯤꯡꯗꯣ ꯑꯗꯨꯅꯦꯕ ꯆꯤꯡꯉꯛꯏꯁꯦ ꯎꯝ ꯂꯥꯛꯇꯦꯗ ꯎꯗꯨ ꯀꯪꯉꯒ ꯆꯟꯕꯅꯤꯅ ꯀꯩꯁꯨ ꯆꯦꯈꯥꯏꯔꯣꯏꯌꯦꯕ ꯎꯁꯦ ꯂꯧꯔꯛꯎꯕꯒ ꯆꯣꯠꯂꯤꯉꯩꯗ ꯆꯟꯕ ꯑꯣꯏꯕꯩꯅꯦ ꯃꯣꯏꯒꯤꯗꯣ ꯆꯦꯈꯥꯏꯔꯛꯏꯗꯣ ꯍꯣꯏ ꯍꯣꯏ ꯍꯣꯏ